ꯏꯟꯗꯤꯌꯥꯗ ꯂꯩꯔꯤꯕ ꯑꯩꯈꯣꯏꯒꯤ ꯀꯝꯃꯨꯅꯤꯇꯤ ꯇꯣꯉꯥꯟ ꯇꯣꯉꯥꯟꯕ ꯀꯝꯃꯨꯅꯤꯇꯤꯅ ꯄꯨꯜꯂꯒ ꯂꯩꯕꯅ ꯃꯥ ꯃꯥꯒꯤ ꯇꯣꯉꯥꯟ ꯇꯣꯉꯥꯟꯕ ꯔꯤꯂꯤꯖꯟꯁꯤꯡ ꯑꯗꯨ ꯌꯣꯛꯈꯠꯅꯅꯕ ꯑꯃꯁꯨꯡ ꯃꯥ ꯃꯥꯒꯤ ꯔꯤꯂꯤꯖꯟ ꯑꯗꯨꯗ ꯑꯌꯦꯠꯄ ꯑꯊꯤꯡꯕ ꯑꯃꯠꯇ ꯄꯤꯗꯅ ꯃꯥ ꯃꯥꯒꯤ ꯔꯤꯂꯤꯖꯟ ꯑꯗꯨꯕꯨ ꯌꯣꯛꯈꯠꯅꯅꯕ ꯗꯤꯄꯦꯟꯗꯦꯟꯂꯤ ꯃꯗꯨ ꯋꯥꯔꯁꯤꯞ ꯇꯧꯅꯅꯕ ꯄ꯭ꯔꯦ ꯇꯧꯅꯅꯕ ꯇꯧꯕ ꯑꯗꯨꯒꯨꯝꯕ ꯉꯁꯥꯏꯒꯤ ꯑꯗꯨ ꯑꯩ ꯄꯥꯝꯖꯩ ꯑꯗꯨꯃ ꯄꯥꯝꯖꯩ ꯑꯗꯨꯃꯛꯁꯨ ꯑꯗꯨꯃꯛ ꯏꯟꯗꯤꯌꯥꯁꯤꯗ ꯂꯩꯃꯤꯟꯅꯔꯤꯕ ꯀꯥꯡꯂꯨꯞ ꯇꯣꯉꯥꯟ ꯇꯣꯉꯥꯟꯕꯁꯤꯡꯅ ꯃꯥ ꯃꯥꯒꯤ ꯂꯥꯏꯅꯤꯡ ꯆꯠꯄ ꯇꯣꯉꯥꯟ ꯇꯣꯉꯥꯟꯕ ꯂꯥꯏꯅꯤꯡꯁꯤꯡ ꯑꯗꯨꯝ ꯋꯥꯔꯁꯤꯞ ꯇꯧꯅꯔꯤ ꯍꯥꯏꯕ ꯇꯥꯔꯦ